ꯚꯥꯏ ꯑꯩ ꯕꯤꯁꯅꯨꯄꯨꯔꯗ ꯂꯩꯔꯤ ꯍꯧꯖꯤꯛꯁꯦ ꯑꯗꯣ ꯑꯩꯁꯦ ꯍꯧꯖꯤꯛ ꯍꯧꯖꯤꯛ ꯂꯥꯏꯌꯦꯡꯅꯕ ꯁꯥꯏꯕꯣ ꯍꯣꯁꯄꯤꯇꯥꯜ ꯆꯠꯀꯗꯕꯅꯦ ꯀꯛꯋꯥꯒꯤ ꯁꯥꯏꯕꯣ ꯍꯣꯁꯄꯤꯇꯥꯜ ꯆꯠꯀꯗꯕꯅꯦ ꯑꯗꯣ ꯁꯤꯗꯒꯤ ꯑꯣꯇꯣꯒꯨꯝꯕ ꯐꯪꯒꯗ꯭ꯔꯥ ꯅꯠꯇ꯭ꯔꯒ ꯀꯦꯐꯒꯨꯝꯕ ꯑꯣꯔꯗꯔ ꯇꯧ ꯕꯨꯛ ꯇꯧꯗꯣꯏꯔ ꯀꯃꯥꯏꯅ ꯟꯇꯧꯕꯅꯣ ꯍꯥꯏꯕꯗꯣ ꯑꯃꯨꯛꯇ ꯍꯥꯏꯔꯛꯑꯣ ꯅꯪꯗꯤ ꯍꯥꯟꯅꯗꯒꯤꯁꯨ ꯁꯤꯗ ꯂꯩꯕꯅꯤꯅ ꯑꯩꯗꯤ ꯈꯪꯁꯨ ꯈꯪꯗꯦ ꯅꯪ ꯑꯃꯨꯛꯇ ꯍꯥꯏꯔꯛꯎꯅꯦ